ꯑꯥ ꯍꯜꯂꯣ ꯑꯌꯥ ꯀꯦꯜꯕꯤꯟ ꯑꯩꯅꯦ ꯆꯦ ꯄꯃꯥ ꯑꯁ ꯀꯥꯏꯗꯩꯅꯣꯗ ꯂꯩ ꯃꯌꯥꯝꯁꯦ ꯍꯣꯠꯅꯕꯗ ꯑꯗꯨꯗꯒꯤ ꯖꯦꯟꯁꯥꯡ ꯅꯥꯄꯤ ꯃꯌꯥꯝ ꯍꯣꯠꯅꯕꯗ ꯋꯥꯕꯅ ꯋꯥꯕꯅ ꯑꯗꯨꯕꯨ ꯅꯨꯡꯗꯤ ꯌꯥꯝꯅ ꯅꯨꯉꯥꯏ ꯍꯥꯏꯗꯤ ꯑꯩꯈꯣꯏꯅ ꯍꯣꯠꯅꯈꯤꯕ ꯃꯌꯥꯝꯗꯣ ꯍꯥꯏꯗꯤ ꯂꯩ ꯉꯛꯇ ꯁꯥꯠꯂꯛꯄ ꯃꯇꯝꯗꯗꯤ ꯑꯁ ꯈꯨꯅꯨꯡꯉꯥꯏꯑꯃ ꯃꯥꯒꯤ ꯂꯩ ꯕꯨꯗꯤ ꯊꯥꯏꯀꯣ ꯂꯩꯁꯨ ꯊꯥꯏ ꯑꯗꯨꯒ ꯖꯦꯟꯁꯥꯡꯅ ꯖꯦꯟꯁꯥꯡꯗꯤ ꯍꯧꯖꯤꯛꯀꯥꯟꯗꯤ ꯀꯣꯕꯤ ꯑꯗꯨꯗꯒꯤ ꯑꯗꯨꯝ ꯃꯅꯥ ꯃꯁꯤꯡꯗ ꯑꯩꯈꯣꯏꯒꯀꯤ ꯍꯋꯥꯏꯊ꯭ꯔꯥꯛ ꯊꯥꯏꯀꯣ ꯑꯗꯨꯗꯒꯤ ꯕ꯭ꯔꯣꯀꯣꯂꯤ ꯍꯧꯖꯤꯛ ꯕ꯭ꯔꯣꯀꯣꯂꯤꯒ ꯐꯖꯅ ꯄꯥꯜꯂꯦ ꯑꯗꯨꯗꯒꯤ ꯀꯣꯕꯤꯁꯨ ꯑꯥ ꯀꯣꯕꯤ ꯍꯪꯒꯥꯝꯗꯤ ꯍꯪꯒꯥꯝ ꯂꯣꯏꯁꯤꯜꯂꯛꯂꯦ ꯍꯪꯒꯥꯝ ꯃꯄꯥꯜ ꯁꯥꯔꯦ ꯑꯗꯣ ꯀꯩꯅꯣꯗꯣ ꯀꯣꯕꯤ ꯀꯣꯕꯤꯗꯣ ꯍꯧꯖꯤꯛ ꯐꯨꯜ ꯀꯥꯔꯦ ꯑꯗꯨꯝ ꯍꯦꯛꯑꯒ ꯆꯥꯕꯁꯨ ꯌꯥꯎꯔꯦ ꯑꯗꯨꯝꯅ ꯍꯥꯏꯗꯤ ꯑꯁ ꯁꯦꯕꯥ ꯌꯥꯝꯅ ꯆꯪꯉꯤꯗ ꯑꯗꯨꯅ ꯂꯧꯕꯤꯅꯤ ꯍꯥꯏꯗꯤ ꯄꯣꯠꯇꯣ ꯑꯗꯨꯝ ꯏꯁꯤꯡ ꯍꯥꯏꯗꯤ ꯀꯣꯕꯤ ꯍꯥꯏꯁꯤꯗꯤ ꯏꯁꯤꯡ ꯌꯥꯎꯗ꯭ꯔꯗꯤ ꯆꯥꯎꯕꯅꯇꯦꯗꯣ ꯕ꯭ꯔꯣꯀꯣꯂꯤꯁꯨ ꯏꯁꯤꯡ ꯆꯥꯏꯗ ꯌꯥꯗꯦ ꯑꯗꯨꯗꯩ ꯍꯧꯖꯤꯛꯅꯒ ꯈꯔ ꯁꯥꯒꯠꯂꯛꯄꯒꯀꯣ ꯍꯣꯏ ꯍꯣꯏ ꯍꯣꯏ ꯑꯗꯨꯁꯨ ꯈꯜꯂꯤꯕꯅꯤ ꯍꯥꯏꯕꯗꯤ ꯑꯁꯨꯝ ꯍꯥꯏꯕꯗꯤ ꯑꯩꯈꯣꯏꯈꯛꯇꯅ ꯂꯦꯕꯔꯗꯨ ꯈꯛꯇꯅ ꯑꯁꯨꯝ ꯌꯥꯗꯕꯅꯤꯅ ꯑꯩꯁꯨ ꯑꯗꯨꯒꯤꯗꯣ ꯍꯣꯠꯅꯒꯦ ꯍꯟꯗꯛꯇꯤ ꯑꯦꯞꯄ꯭ꯂꯥꯏ ꯇꯧꯒꯦ ꯀꯟꯅ ꯈꯜꯂꯤꯕꯅꯤ ꯑꯗꯨꯒꯤ ꯊꯕꯛꯇꯣ ꯑꯗꯨꯒꯩ ꯀꯩꯅꯣꯗ ꯑꯩꯅ ꯑꯁ ꯌꯣꯜꯂꯤ ꯌꯣꯜꯂꯤ ꯍꯥꯏꯗꯤ ꯆꯥꯕ ꯆꯥꯕꯒꯤꯁꯨꯀꯣ ꯂꯩꯔꯨꯗ꯭ꯔꯦ ꯑꯗꯨꯝ ꯏꯁꯥꯅ ꯍꯥꯏꯗꯤ ꯍꯥꯔ ꯑꯗꯨꯝ ꯗꯨꯀꯥꯟꯗꯩ ꯀꯩꯗꯩ ꯑꯩꯈꯣꯏꯅ ꯀꯩꯅꯣ ꯍꯥꯔ ꯀꯩꯀꯩꯗꯤ ꯂꯩꯗ꯭ꯔꯦ ꯑꯗꯨꯝ ꯏꯁꯥꯅꯀꯣ ꯌꯨꯝꯗ ꯑꯗꯨꯝ ꯑꯗꯨꯝ ꯍꯥꯔ ꯁꯦꯝꯖꯔꯦ ꯃꯅꯥ ꯃꯁꯤꯡ ꯑꯩꯈꯣꯏ ꯖꯦꯟꯁꯥꯡ ꯀꯩꯀꯩꯒꯤ ꯁꯦꯝꯕꯒꯤ ꯃꯀꯨ ꯃꯈꯩꯗꯨꯒ ꯇꯧꯔꯒ ꯑꯗꯨꯗꯒꯤ ꯑꯩꯈꯣꯏꯅ ꯏꯪꯈꯣꯜ ꯁꯦꯡꯉꯨꯕꯒꯤ ꯅꯥꯄꯤ ꯇꯧꯔꯒ ꯂꯩꯕꯥꯛ ꯇꯧꯔꯒ ꯍꯥꯔ ꯁꯦꯝꯖꯔꯦ ꯑꯗꯨꯅ ꯑꯗꯨꯝ ꯍꯔꯥ ꯑꯣꯏꯍꯟꯈꯔꯦ ꯑꯣꯏꯍꯜꯂꯒ ꯑꯗꯨꯝ ꯏꯁꯤꯡ ꯐꯖꯅ ꯃꯈꯣꯡ ꯐꯖꯅ ꯁꯦꯡꯕꯤꯔꯦ ꯍꯥꯔ ꯑꯗꯨꯝ ꯏꯁꯥꯅ ꯁꯦꯝꯖꯕ ꯍꯥꯔ ꯍꯥꯞꯄꯒ ꯑꯗꯨꯃꯥꯏꯅ ꯇꯧꯔꯒ ꯑꯗꯨꯝ ꯄꯣꯠꯇꯣ ꯑꯗꯨꯝ ꯅꯣꯏꯗꯤ ꯀꯃꯥꯏꯅ ꯇꯧꯏ ꯍꯥꯟꯅ ꯅꯣꯏꯗꯅ ꯀꯩꯀꯩ ꯊꯥꯔꯤꯅꯣ ꯍꯥꯏꯗꯤ ꯅꯣꯏꯗꯗꯤ ꯊꯥꯕ ꯅꯠꯇ꯭ꯔꯣ ꯑꯗꯨꯅ

ꯑꯣ ꯑꯗꯨꯗꯤ ꯑꯣ ꯑꯣ ꯀꯩꯅꯣ ꯇꯧꯗꯣꯏꯅꯦ ꯑꯩꯈꯣꯏꯗꯤ ꯑꯥꯂꯨ ꯀꯩꯀꯩ ꯊꯥꯗꯦ ꯍꯌꯦꯡ ꯑꯩꯈꯣꯏꯁꯨ ꯄꯣꯠ ꯑꯗꯨꯝ ꯑꯩꯈꯣꯏ ꯊꯥꯔꯤꯁꯤꯡꯁꯦ ꯄꯤꯔꯛꯀꯦ ꯍꯣ ꯍꯣ ꯍꯣꯏ ꯌꯥꯏ ꯌꯥꯏ ꯌꯥꯝ ꯅꯨꯉꯥꯏꯔꯦ